ꯎꯝ ꯍꯜꯂꯣ ꯑꯥ ꯁꯤꯕꯨ ꯄꯥꯛꯅꯝ ꯌꯣꯟꯕꯗꯨ ꯅꯠꯇ꯭ꯔꯣ ꯑꯥ ꯄꯥꯛꯅꯝ ꯃꯤꯡ ꯑꯣꯏꯅ ꯍꯥꯏꯔꯒꯦ ꯄꯥꯛꯄꯤ ꯍꯥꯏꯔꯒ ꯑꯗꯨ ꯍꯣꯏ ꯄꯥꯛꯅꯝꯁꯤꯕꯨ ꯀꯌꯥ ꯀꯌꯥ ꯄꯤꯒꯦ ꯑꯥ ꯇꯔꯥ ꯇꯔꯥ ꯑꯗꯨꯗꯤ ꯑꯩꯅ ꯄꯥꯛꯅꯝꯁꯤ ꯍꯥꯏꯗꯤ ꯑꯩꯁꯨ ꯌꯣꯟꯅꯉꯥꯏ ꯂꯧꯗꯣꯏꯅꯦ ꯑꯦ ꯄꯥꯛꯅꯝꯁꯦ ꯂꯩꯒꯦ ꯇꯧꯕꯅꯦꯕꯀꯣ ꯑꯁꯤꯗ ꯊꯨꯡꯉꯕꯅꯦꯕ ꯄꯥꯛꯅꯝꯁꯦ ꯍꯥꯏ ꯊꯨꯡꯉꯕ ꯍꯥꯏꯁꯤ ꯅꯣꯏꯁꯤ ꯀꯩꯅꯣꯁꯤꯗ ꯊꯨꯡꯉꯕꯅꯦꯕ ꯃꯌꯥꯝꯅ ꯅꯣꯏ ꯄꯥꯛꯅꯝꯁꯦ ꯍꯥꯎꯋꯦ ꯍꯥꯏꯕ ꯑꯗꯨ ꯍꯥꯎꯕꯁꯤꯗ ꯍꯥꯏꯗꯤ ꯑꯥ ꯑꯗꯨꯒ ꯄꯥꯛꯅꯝꯁꯤ ꯑꯗꯨꯝ ꯑꯩꯅ ꯍꯌꯦꯡ ꯑꯌꯨꯛ ꯑꯥ ꯃꯄꯥꯜꯂꯝꯗ ꯄꯨꯕꯒꯤ ꯂꯩꯗꯣꯏꯅꯦꯕꯀꯣ ꯑꯗ ꯄꯥꯛꯅꯝꯁꯤ ꯈꯔ ꯌꯥꯝ ꯂꯧꯔꯗꯤ ꯈꯤꯇꯪ ꯇꯥ ꯌꯥꯗꯣꯏꯔꯥ ꯑꯥ ꯑꯥ ꯑꯥ ꯑꯣ ꯑꯥ ꯑꯩ ꯃꯄꯥꯛꯁꯤ ꯑꯗꯨꯝ ꯀꯨꯟ ꯀꯨꯟꯊ꯭ꯔꯥꯃꯨꯛ ꯂꯧꯒꯦ ꯇꯧꯕ ꯍꯣꯏ ꯑꯗꯨ ꯑꯗꯨꯃꯥꯏꯅ ꯍꯥꯞꯄꯁꯤ ꯑꯗꯨ ꯑꯩ ꯏꯝꯐꯥꯜꯗꯒꯤ ꯂꯥꯛꯄꯅꯦ ꯁꯤꯗ ꯁꯨꯝ ꯀꯣꯏꯕ ꯂꯥꯛꯄ ꯚꯤꯖꯤꯇꯔ ꯄꯥꯛꯅꯝꯁꯤ ꯃꯌꯥꯝꯅ ꯃꯅꯤꯄꯨꯔꯒꯤ ꯑꯣꯏꯅ ꯍꯥꯏꯗꯤ ꯃꯤ ꯄꯥꯛꯅꯝ ꯄꯥꯛꯄꯤ ꯄꯥꯛꯅꯝꯁꯤ ꯍꯥꯎꯋꯤ ꯍꯥꯏꯗ ꯃꯃꯤꯡ ꯆꯠꯄ ꯑꯗꯩ ꯑꯩꯁꯨ ꯁꯨꯝ ꯌꯦꯡꯒꯦꯗ ꯂꯥꯛꯄꯅꯦꯕ ꯑꯩꯁꯨ ꯌꯨꯝ ꯆꯠꯀꯥꯟꯗ ꯄꯨꯅꯤꯡꯕ ꯑꯗꯨ ꯑꯗꯨ ꯀꯋꯥꯏꯗꯅꯣ ꯍꯥꯏꯗꯤ ꯃꯣꯏ ꯏꯁꯇ꯭ꯔꯤꯠꯇ ꯐꯝꯃꯤꯗꯤ ꯍꯥꯏ ꯑꯥ ꯑꯩꯗꯤ ꯀꯛꯆꯤꯡ ꯄꯟꯆꯤ ꯂꯩꯀꯥꯏꯗ ꯂꯩ ꯑꯥ ꯑꯥ ꯑꯣ ꯑꯥ ꯑꯣ ꯍꯣꯏ ꯐꯔꯦ ꯐꯔꯦ ꯑꯩ ꯑꯗꯣ ꯂꯥꯛꯆꯒꯦ ꯑꯗꯣ ꯅꯣꯡꯃꯗ ꯄꯥꯛꯅꯝꯒ ꯀꯌꯥ ꯀꯌꯥꯒꯤ ꯆꯥꯡ ꯌꯣꯟꯕꯅꯣ ꯑꯥ ꯑꯣ ꯑꯦ ꯑꯗꯨꯗꯤ ꯌꯥꯝ ꯌꯣꯜꯂꯤꯖꯥꯠꯅꯤꯅ ꯑꯗꯨ ꯅꯣꯏꯒꯤ ꯄꯥꯛꯅꯝ ꯌꯣꯟꯕꯁꯦ ꯅꯊꯟꯗꯅ ꯌꯣꯟꯕ꯭ꯔꯥ ꯅꯠꯇ꯭ꯔꯒꯅ ꯑꯇꯣꯞꯄ ꯍꯥꯏꯗꯤ ꯗꯨꯀꯥꯟꯒꯤ ꯃꯤ ꯑꯇꯣꯞꯄ ꯍꯥꯞꯄ ꯂꯩꯕ꯭ꯔꯣ ꯅꯊꯟꯗꯅ ꯍꯣꯠꯅꯕ꯭ꯔꯣꯕ ꯑꯥ ꯑꯥ ꯑꯣ ꯑꯣ ꯐꯔꯦ ꯐꯔꯦ ꯑꯗꯨꯗꯤ ꯑꯩ ꯍꯣꯔꯦꯟ ꯌꯧꯔꯀꯥꯟꯗ ꯑꯩ ꯑꯗꯨꯝ ꯀꯩꯅꯣ ꯇꯧꯔꯛꯑꯒꯦ ꯍꯥꯏꯗꯤ ꯐꯣꯟ ꯇꯧꯖꯔꯛꯑꯒꯦ ꯃꯐꯝꯗꯣ ꯊꯤꯖꯔꯛꯑꯒꯦ ꯑꯗꯨꯒ ꯑꯩ ꯑꯣ ꯑꯣ ꯍꯣꯏ ꯍꯣꯏ ꯊꯝꯖꯔꯦ ꯊꯝꯖꯔꯦ